ꯁꯤ ꯀꯩꯅꯣ ꯐꯣꯇꯣ ꯀꯣꯕꯔꯦꯖ ꯈꯣꯏꯒꯤꯔꯥ ꯑꯥ ꯑꯁꯤ ꯀꯩꯅꯣ ꯍꯪꯅꯤꯡꯕ ꯑꯥ ꯀꯩꯅꯣ ꯍꯪꯅꯤꯡꯕ ꯍꯧꯖꯤꯛ ꯑꯁꯤ ꯂꯥꯛꯄ ꯁꯤ ꯂꯥꯛꯄ ꯍꯞꯇꯥꯁꯤ ꯅꯠꯇꯕ ꯃꯊꯪ ꯊꯥꯗꯀꯣ ꯃꯊꯪ ꯊꯥ ꯀꯩꯅꯣ ꯖꯅꯋꯥꯔꯤꯒꯤ ꯗꯦꯗ ꯅꯥꯏꯟꯇꯤꯟꯗ ꯑꯩꯈꯣꯏ ꯂꯨꯍꯣꯡꯕ ꯂꯩꯌꯦꯕꯀꯣ ꯁꯤꯗ ꯀꯩꯅꯣ ꯅꯣꯏ ꯀꯩꯅꯣ ꯏꯁꯇꯨꯗꯤꯌꯣꯗꯀꯣ ꯀꯟꯇ꯭ꯔꯦꯛ ꯂꯧꯅꯤꯡꯕ ꯍꯥꯏꯕꯗꯤ ꯀꯃꯥꯏꯅ ꯀꯕꯔ ꯇꯧꯕꯤꯅꯤꯀꯣ ꯑꯗꯨ ꯅꯣꯏ ꯀꯌꯥ ꯀꯌꯥ ꯂꯧꯒꯦꯔꯀꯣ ꯍꯪꯅꯤꯡꯕ ꯎꯝ ꯎꯝ ꯑꯣ ꯍꯣꯏ ꯍꯣꯏ ꯑꯗꯨꯃꯥꯏꯅ ꯑꯣꯏꯔꯗꯤꯀꯣ ꯑꯗꯨꯗꯤ ꯁꯣꯏꯕꯤꯕ ꯌꯥꯗ꯭ꯔꯦꯀꯣ ꯑꯩꯈꯣꯏꯅ ꯗꯦꯗ ꯅꯥꯏꯟꯇꯤꯟꯁꯦ ꯑꯗꯨ ꯑꯣꯏꯔꯗꯤ ꯑꯣ ꯑꯩꯈꯣꯏꯒꯤꯁꯤ ꯆꯨꯔꯆꯥꯟꯄꯨꯔꯒꯤ ꯁꯤ ꯒꯦꯜꯖꯥꯡ ꯃꯐꯝꯗꯣ ꯑꯗꯨꯋꯥꯏꯗ ꯍꯣꯏ ꯍꯣꯏ ꯍꯣꯏ ꯑꯗꯨꯗꯤꯀꯣ ꯐꯥꯎꯅꯔꯁꯤꯀꯣ ꯎꯝ ꯊꯝꯃꯦ ꯊꯝꯃꯦ